ꯑꯩꯅ ꯑꯍꯥꯟꯕ ꯐꯣꯟ ꯄꯥꯏꯕꯁꯤ ꯑꯦꯛꯁ ꯅꯣꯀꯤꯌꯥ ꯑꯦꯛꯁ ꯇꯨ ꯍꯥꯏꯗꯨ ꯑꯗꯨꯅꯤ ꯑꯩꯅ ꯑꯍꯥꯟꯕ ꯐꯣꯟ ꯑꯩꯅ ꯄꯥꯏꯖꯈꯤꯕꯁꯤ ꯃꯁꯤ ꯑꯩꯅ ꯇꯨ ꯊꯥꯎꯖꯟ ꯇꯨꯌꯦꯜꯞꯇ ꯄꯥꯏꯖꯈꯤ ꯃꯁꯤꯒꯤ ꯐꯣꯟ ꯑꯁꯤ ꯌꯥꯝꯅ ꯍꯦꯡꯗꯤ ꯆꯠꯂꯤ ꯃꯁꯤꯒꯤ ꯐꯣꯟ ꯑꯁꯤ ꯁꯤꯖꯤꯟꯅꯕ ꯃꯇꯝꯗ ꯑꯩꯈꯣꯏꯅ ꯏꯟꯇꯔꯅꯦꯠ ꯃꯇꯝꯗꯨꯗ ꯏꯟꯇꯔꯅꯦꯠ ꯁꯤꯖꯤꯟꯅꯕ ꯃꯇꯝꯗ ꯌꯥꯝꯅ ꯕꯒ ꯌꯥꯝ ꯆꯥꯏ ꯑꯩꯈꯣꯏꯒꯤ ꯐꯨꯜ ꯑꯣꯡꯂꯤ ꯋꯦꯕ ꯄꯦꯖ ꯈꯛꯇ ꯁꯦ ꯀꯩꯅꯣꯝꯃ ꯑꯩꯈꯣꯏꯅ ꯁꯔꯁ ꯇꯧꯕꯗ ꯑꯗꯨ ꯈꯛꯇ ꯁꯤꯖꯤꯟꯅꯩ ꯗꯥꯎꯟꯂꯣꯗ ꯇꯧꯕ ꯑꯣꯏ ꯏꯁꯩ ꯇꯥꯕ ꯑꯣꯏ ꯑꯃ ꯑꯣꯏꯒꯦꯔꯥ ꯃꯇꯝꯗꯨꯗ ꯌꯥꯝꯅ ꯁꯤꯖꯤꯟꯅꯕ ꯂꯣꯗ ꯇꯧꯕ ꯉꯝꯗꯦ ꯃꯁꯤꯅ ꯑꯩꯈꯣꯏꯅ ꯍꯥꯏꯂꯤ ꯇꯦꯛꯅꯣꯂꯣꯖꯤ ꯗ ꯑꯩꯈꯣꯏꯅ ꯑꯗꯨꯒꯤ ꯃꯛꯇꯤ ꯃꯇꯝꯗꯨꯗꯗꯤ ꯌꯧꯈꯤꯗꯕꯅꯤꯅ ꯃꯗꯨꯒꯤ ꯏꯟꯇꯔꯅꯦꯠ ꯐꯦꯁꯤꯂꯤꯇꯤ ꯍꯥꯏꯂꯤ ꯑꯩꯈꯣꯏꯅ ꯌꯥꯝ ꯀꯟꯅ ꯁꯤꯖꯤꯟꯅꯕ ꯑꯗꯨꯗꯤ ꯑꯣꯏꯈꯤꯗꯦ ꯑꯗꯨꯒꯤ ꯃꯇꯨꯡꯗ ꯑꯩ ꯏꯁꯃꯥꯔꯠ ꯐꯣꯟ ꯑꯣꯏꯅ ꯒꯦꯂꯦꯛꯁꯤ ꯋꯥꯏ ꯑꯅ ꯁꯥꯝꯁꯨꯡ ꯒꯦꯂꯦꯛꯁꯤ ꯋꯥꯏ ꯑꯅ ꯑꯃ ꯄꯥꯏꯔꯛꯈꯤ ꯁꯥꯝꯁꯪꯒꯤ ꯃꯁꯤꯒꯤ ꯏꯁꯃꯥꯔꯠ ꯐꯣꯟꯁꯤꯗꯗꯤ ꯑꯩꯈꯣꯏꯅ ꯁꯥꯟꯅꯔꯝꯕ ꯑꯃ ꯃꯇꯝꯗꯨꯗ ꯅꯣꯀꯤꯌꯥꯗꯨꯗ ꯀꯤꯄꯦꯗꯇꯨꯗ ꯁꯥꯟꯅꯔꯝꯕ ꯒꯦꯝꯗꯨꯒ ꯏꯁꯃꯥꯔꯠ ꯐꯣꯟꯗꯨꯗ ꯁꯥꯟꯅꯔꯛꯄ ꯒꯦꯝꯗꯨꯒ ꯌꯥꯝꯅ ꯁꯣ ꯃꯦꯅꯤ ꯗꯤꯐ꯭ꯔꯦꯟꯁ ꯍꯥꯏꯇꯥꯔꯦ ꯃꯁꯤꯗ ꯑꯩꯈꯣꯏꯅ ꯏꯁꯃꯥꯔꯠ ꯐꯣꯟꯗꯨꯗ ꯊ꯭ꯔꯤ ꯗꯤꯒꯤ ꯐꯤꯂꯝ ꯐꯥꯎꯕ ꯌꯦꯡꯕ ꯌꯥꯕꯒꯤ ꯐꯤꯂꯝꯇ ꯑꯣꯏꯒꯦꯔꯥ ꯑꯗꯨꯒ ꯕꯤꯗꯤꯑꯣ ꯑꯃꯇ ꯌꯦꯡꯕꯗꯨꯅ ꯃꯣꯏꯒꯤ ꯔꯤꯖꯣꯂꯨꯁꯟꯁꯤ ꯌꯥꯝꯅ ꯍꯥꯏꯂꯤ ꯔꯤꯖꯣꯂꯨꯁꯟ ꯁꯕꯦꯟ ꯇ꯭ꯋꯦꯟꯇꯤ ꯐꯣꯔ ꯀꯦꯗꯒ ꯌꯦꯡꯕ ꯌꯥꯏ ꯃꯇꯝꯗꯨꯗ ꯑꯗꯨ ꯍꯧꯖꯤꯛꯀꯤ ꯍꯥꯟꯅꯒꯤꯗꯨꯗꯗꯤ ꯍꯥꯟꯅꯒꯤ ꯃꯇꯝꯗꯨꯗꯗꯤ ꯋꯥꯟ ꯇ꯭ꯋꯦꯟꯇꯤ ꯄꯤꯛꯁꯦꯜꯒꯨꯝꯕ ꯑꯗꯨꯝꯕꯗ ꯌꯦꯡꯉꯤ ꯃꯇꯝꯗꯨꯗ ꯀꯦꯃꯦꯔꯥ ꯀꯦꯃꯦꯔꯥꯁꯨ ꯁꯦꯡꯕꯁꯨ ꯌꯥꯝꯅ ꯗꯤꯐ꯭ꯔꯦꯟꯁ ꯂꯩ ꯇꯦꯛꯅꯣꯂꯣꯖꯤꯗ ꯏꯁꯃꯥꯔꯠ ꯐꯣꯟꯗꯨꯒ ꯃꯇꯝꯗꯨꯒꯗꯤ ꯏꯁꯃꯥꯔꯠ ꯐꯣꯟꯗꯨꯗꯤ ꯂꯥꯛꯑꯦ ꯑꯗꯨꯒꯗꯤ ꯁꯣ ꯃꯦꯅꯤ ꯗꯤꯐ꯭ꯔꯦꯟꯁ ꯍꯥꯏꯇꯥꯔꯦ ꯑꯗꯣ ꯍꯧꯖꯤꯛ ꯍꯧꯖꯤꯛ ꯍꯣꯡꯂꯛꯏꯕ ꯏꯁꯃꯥꯔꯠ ꯐꯣꯟ ꯁꯤꯒꯤ ꯐꯤꯆꯔꯁꯤꯗꯅ ꯄ꯭ꯔꯤꯊꯤꯕꯤꯁꯤ ꯑꯩꯒꯤ ꯋꯥꯟ ꯋꯥꯟ ꯍꯦꯟ ꯑꯩ ꯈꯨꯠꯁꯤꯗ ꯂꯣꯏꯅ ꯊꯝꯕꯒꯨꯝ ꯊꯣꯛꯑꯦ ꯑꯗꯨꯁꯨ ꯑꯦꯅꯤ ꯑꯩꯈꯣꯏꯅ ꯀꯩꯅꯣꯃ ꯈꯪꯗꯕ ꯑꯣꯏꯒꯦꯔꯥ ꯒꯨꯒꯜꯗ ꯁꯔꯁ ꯇꯧꯔꯒ ꯀꯩꯅꯣꯝꯒꯤ ꯈꯪꯗꯕ ꯌꯦꯡꯅꯤꯡꯕ ꯕꯤꯗꯤꯑꯣ ꯑꯃꯒꯤ ꯃꯇꯥꯡꯗ ꯀꯩꯅꯣꯃ ꯌꯨꯝ ꯁꯥꯕꯗ ꯑꯣꯏꯒꯦꯔꯥ ꯑꯥꯔꯀꯤꯇꯦꯛꯇ ꯑꯣꯏꯒꯦꯔꯥ ꯑꯃꯗ ꯑꯣꯏꯒꯦꯔꯥ ꯑꯩꯈꯣꯏꯅ ꯌꯨꯇ꯭ꯌꯨꯕꯇ ꯀꯥꯡꯊꯣꯛꯑꯒ ꯑꯗꯨꯝ ꯀꯥꯡꯊꯣꯛꯄꯒ ꯑꯗꯨꯝ ꯑꯩꯈꯣꯏꯒꯤ ꯈꯪꯗꯕ ꯃꯌꯥꯝꯁꯤꯡꯗꯣ ꯐꯨꯜꯐꯤꯜ ꯑꯣꯏꯍꯟꯕ ꯉꯝꯃꯦ ꯑꯩꯈꯣꯏꯅ ꯂꯥꯏꯔꯤꯛ ꯑꯝꯇ ꯄꯥꯅꯤꯡꯉꯒꯁꯨ ꯒꯨꯒꯜꯗ ꯁꯔꯁ ꯇꯧꯔꯒ ꯒꯨꯒꯜ ꯂꯥꯏꯕꯔꯦꯔꯤꯒꯤ ꯑꯅ ꯑꯗꯨꯝ ꯆꯪꯉꯒ ꯑꯗꯨꯝ ꯑꯗꯨꯗꯒꯤ ꯑꯩꯈꯣꯏꯅ ꯑꯄꯥꯝꯕ ꯂꯥꯏꯔꯤꯛꯇꯨꯗ ꯑꯗꯨꯝ ꯇꯧꯔꯒ ꯑꯣꯄꯟ ꯇꯧꯔꯒ ꯑꯗꯨꯝ ꯄꯥꯕ ꯌꯥꯖꯔꯦ ꯑꯗꯒꯤ ꯃꯁꯤꯒꯤ ꯏꯁꯃꯥꯔꯠ ꯐꯣꯟꯁꯤꯅ ꯂꯥꯛꯄꯗꯒꯤ ꯃꯤꯑꯣꯏꯕꯒꯤ ꯄꯨꯟꯁꯤꯁꯤ ꯌꯥꯝꯅ ꯆꯦꯟꯖ ꯇꯧꯔꯦ ꯑꯍꯤꯡ ꯅꯨꯡꯊꯤꯟ ꯇꯨꯝꯒꯅꯤ ꯈꯪꯗ꯭ꯔꯦ ꯑꯩꯈꯣꯏ ꯃꯇꯝ ꯑꯃꯗ ꯑꯃꯦꯔꯤꯀꯥꯗ ꯂꯩꯕꯗꯨꯒ ꯑꯩꯈꯣꯏ ꯃꯅꯤꯄꯨꯔꯗ ꯂꯩꯕꯁꯤꯒ ꯑꯗꯨꯝ ꯂꯥꯏꯕꯇ ꯕꯤꯗꯤꯑꯣ ꯀꯣꯕꯔꯦꯖꯇ ꯑꯗꯨꯝ ꯋꯥꯔꯤ ꯁꯥꯟꯅꯔꯦ ꯑꯗꯨꯝ ꯁꯛꯀ ꯁꯛꯀ ꯑꯗꯨꯝ ꯎꯅꯍꯜꯂꯦ ꯃꯁꯤꯅ ꯁꯤꯒꯤ ꯅꯨꯡꯉꯥꯏꯕ ꯑꯃꯅ ꯑꯗꯒꯤ ꯑꯩꯈꯣꯏꯒꯤ ꯌꯨ ꯄꯤ ꯑꯥꯏꯗ ꯄꯩꯁꯥꯒꯤ ꯕꯦꯡꯀꯤꯡ ꯇ꯭ꯔꯥꯟꯁꯦꯛꯁꯟꯗ ꯑꯣꯏꯒꯦꯔꯥ ꯑꯃꯗ ꯑꯣꯏꯒꯦꯔꯥ ꯃꯁꯤ ꯏꯁꯃꯥꯔꯠ ꯐꯣꯟꯁꯤꯅꯁꯨ ꯑꯩꯈꯣꯏ ꯕꯦꯡꯀꯤꯡ ꯁꯤꯁꯇꯦꯝꯗꯁꯨ ꯀꯥꯟꯅꯍꯜꯂꯦ ꯑꯩꯈꯣꯏꯅ ꯊꯕꯛ ꯑꯃꯒꯤꯁꯨ ꯑꯃꯨꯛꯀ ꯑꯣꯟꯂꯥꯏꯟ ꯇꯧꯕ ꯑꯣꯏꯔꯒꯁꯨ ꯃꯁꯤꯅ ꯑꯩꯈꯣꯏꯅ ꯐꯣꯟꯁꯤꯗꯒꯤ ꯏꯁꯃꯥꯔꯠ ꯐꯣꯟꯁꯤꯗꯒꯤ ꯑꯗꯨꯝ ꯑꯣꯟꯂꯥꯏꯟ ꯇꯧꯔꯨꯔꯒ ꯑꯗꯨꯝ ꯑꯩꯈꯣꯏꯅ ꯖꯣꯕꯇꯨ ꯑꯦꯄ꯭ꯂꯥꯏ ꯇꯧꯕ ꯌꯥꯔꯦ ꯑꯗꯒꯤ ꯃꯁꯤꯒꯤ ꯈ꯭ꯋꯥꯏꯒꯤ ꯃꯣꯁ ꯕꯦꯅꯤꯐꯤꯠ ꯑꯣꯏꯔꯒꯅ ꯑꯩꯈꯣꯏꯅ ꯍꯛꯆꯥꯡ ꯀꯔꯤꯒꯨꯝꯕ ꯏꯟꯇꯔꯕ꯭ꯌꯨ ꯑꯃ ꯌꯥꯎꯕ ꯃꯇꯝꯗ ꯌꯥꯎꯒꯦꯅ ꯈꯟꯕ ꯃꯇꯝꯗ ꯍꯛꯆꯥꯡꯁꯤ ꯉꯝꯗꯔꯦ ꯃꯥꯒꯤ ꯍꯦꯜꯊ ꯄ꯭ꯔꯣꯕ꯭ꯂꯦꯝ ꯂꯩꯔꯦ ꯈꯜꯂꯁꯤ ꯑꯩꯈꯣꯏꯅ ꯑꯣꯟꯂꯥꯏꯟꯗ ꯑꯣꯟꯂꯥꯏꯟꯗ ꯕꯤꯗꯤꯑꯣ ꯀꯣꯕꯔꯦꯖ ꯇꯧꯔꯒ ꯑꯗꯨꯝ ꯑꯦꯅꯤ ꯏꯟꯇꯔꯕ꯭ꯌꯨꯁꯨ ꯑꯗꯨꯝ ꯌꯥꯎꯕ ꯌꯥꯔꯦ ꯍꯧꯖꯤꯛꯇꯤ ꯆꯥꯎꯈꯠꯂꯕ ꯏꯁꯃꯥꯔꯠ ꯐꯣꯟ ꯄꯥꯏꯔꯕꯅꯤꯅ ꯏꯁꯃꯥꯔꯠ ꯐꯣꯟ ꯄꯥꯏꯕꯁꯤꯅ ꯑꯩꯈꯣꯏꯅ ꯈꯨꯠꯁꯦ ꯑꯩꯈꯣꯏ ꯈꯨꯠꯁꯤꯗꯒꯤ ꯋꯥꯟ ꯍꯦꯟꯁꯤꯗꯒꯤ ꯑꯗꯨꯝ ꯁꯔꯥꯎꯟꯗꯤꯡꯁꯦ ꯂꯣꯏꯅ ꯃꯐꯝ ꯑꯃꯗ ꯑꯃꯦꯔꯤꯀꯥꯗ ꯀꯔꯤꯅꯣꯝ ꯌꯦꯡꯅꯤꯡꯉꯦ ꯈꯜꯂꯁꯤ ꯒꯨꯒꯜ ꯃꯦꯞ ꯀꯥꯡꯊꯣꯛꯑꯒ ꯑꯗꯨꯝ ꯏꯁꯃꯥꯔꯠ ꯐꯣꯟꯗꯁꯨ ꯒꯨꯒꯜ ꯃꯦꯞꯇꯣ ꯀꯥꯡꯊꯣꯛꯑꯒ ꯑꯗꯨꯝ ꯏꯁꯃꯥꯔꯠ ꯐꯣꯟꯒꯤ ꯃꯇꯦꯡꯅ ꯑꯗꯨꯝ ꯌꯦꯡꯕ ꯌꯥꯔꯦ ꯑꯩꯈꯣꯏꯅ ꯄꯥꯎ ꯑꯃ ꯍꯧꯖꯤꯛꯇꯤ ꯄ꯭ꯔꯤꯊꯤꯕꯤꯒꯤ ꯀꯥꯆꯤꯟ ꯀꯣꯌꯥꯗ ꯀꯩꯅꯣꯝ ꯊꯣꯛꯄ ꯃꯌꯥꯝꯁꯨ ꯑꯩꯈꯣꯏꯅ ꯑꯗꯨꯝ ꯈꯨꯗꯛ ꯈꯨꯗꯛꯇ ꯂꯥꯏꯕ ꯑꯣꯏꯅ ꯌꯦꯡꯕ ꯌꯥꯔꯦ ꯏꯁꯃꯥꯔꯠ ꯐꯣꯟꯒꯤ ꯃꯇꯦꯡꯅ ꯃꯁꯤꯅ ꯑꯩꯈꯣꯏ ꯃꯤꯑꯣꯏꯕꯗ ꯄꯨꯟꯁꯤꯗ ꯌꯥꯝꯅ ꯆꯦꯟꯖꯦꯁ ꯑꯃ ꯌꯥꯝꯅ ꯂꯥꯛꯈꯤ ꯑꯩꯍꯣꯏꯒꯤ ꯆꯦꯟꯖꯦꯁ ꯑꯁꯤ ꯀꯔꯤ ꯀꯔꯤꯅꯣ ꯀꯔꯤ ꯀꯔꯤꯅꯣ ꯍꯥꯏꯕꯗ ꯌꯥꯝꯅ ꯁꯣ ꯃꯦꯅꯤ ꯆꯦꯟꯖꯦꯁ ꯍꯥꯏꯇꯥꯔꯦ ꯍꯥꯏꯗꯅꯁꯨ ꯂꯣꯏꯕ ꯅꯥꯏꯔꯔꯣꯏ ꯃꯁꯤꯒꯤ ꯏꯁꯃꯥꯔꯠ ꯐꯣꯟꯁꯤꯅ ꯑꯩꯈꯣꯏꯅ ꯃꯇꯃꯗꯨꯗ ꯀꯤꯄꯦꯗ ꯄꯥꯏꯕꯒ ꯏꯁꯃꯥꯔꯠ ꯐꯣꯟ ꯄꯥꯏꯕꯁꯤꯒ ꯑꯩꯈꯣꯏꯒꯤ ꯄꯨꯟꯁꯤꯗꯁꯨ ꯑꯍꯣꯡꯕ ꯀꯌꯥ ꯎꯖꯕ ꯐꯪꯉꯤ ꯑꯗꯒꯤ ꯑꯩꯈꯣꯏꯅ ꯏꯁꯃꯥꯔꯠ ꯐꯣꯟ ꯄꯥꯏꯔꯛꯄꯁꯤꯅ ꯑꯩꯈꯣꯏꯅ ꯇꯨꯝꯕꯒꯤ ꯃꯤꯑꯣꯏꯕꯒꯤ ꯍꯦꯜꯊ ꯍꯖꯥꯔꯗꯇ ꯍꯥꯏꯔꯒꯅ ꯑꯩꯈꯣꯏ ꯑꯦꯗꯥꯞꯇꯦꯁꯟ ꯂꯩꯈꯤꯗꯅ ꯑꯩꯈꯣꯏ ꯇꯨꯝꯕꯒꯤ ꯆꯥꯡꯁꯨ ꯈꯔ ꯑꯗꯨꯝ ꯍꯟꯊꯔꯦ ꯑꯗꯨꯝ ꯑꯦꯜꯋꯦꯁ ꯇꯥꯏꯝ ꯐꯣꯟꯗ ꯑꯗꯨꯝ ꯂꯩ ꯂꯥꯏꯆꯨꯗꯅ ꯂꯩꯕ ꯑꯗꯨꯝ ꯑꯩꯈꯣꯏꯅ ꯂꯥꯏꯔꯤꯛ ꯄꯥꯕꯁꯤꯁꯨ ꯑꯗꯨꯝ ꯐꯣꯟꯒꯤ ꯃꯇꯦꯡꯅ ꯑꯗꯨꯝ ꯏꯁꯃꯥꯔꯠ ꯐꯣꯟꯁꯤꯒꯤ ꯃꯇꯦꯡꯅ ꯑꯗꯨꯝ ꯄꯥꯕ ꯌꯥꯔꯦ ꯈꯪꯗꯕ ꯑꯃ ꯍꯪꯕ ꯈꯣꯠꯄ ꯑꯗꯨꯝ ꯌꯥꯔꯦ ꯑꯗꯒꯤ ꯑꯩꯈꯣꯏꯅ ꯑꯩꯈꯣꯏ ꯇ꯭ꯋꯤꯁꯟ ꯇ꯭ꯋꯤꯁꯟ ꯆꯠꯄꯒꯤ ꯃꯊꯧꯗꯤ ꯇꯥꯗ꯭ꯔꯦꯕ ꯑꯩꯈꯣꯏꯅ ꯒꯥꯏꯗ ꯑꯩꯈꯣꯏꯒꯤ ꯒꯥꯏꯗꯁꯦ ꯑꯩꯈꯣꯏ ꯑꯩꯒꯤ ꯑꯣꯖꯥꯁꯦ ꯏꯁꯃꯥꯔꯠ ꯐꯣꯟꯁꯦ ꯑꯣꯏꯗꯣꯏꯅꯦꯕ ꯏꯁꯃꯥꯔꯠ ꯐꯣꯟꯁꯤꯅ ꯏꯁ ꯑꯦꯟ ꯑꯦꯕ꯭ꯔꯤ ꯀꯩꯅꯣꯝ ꯍꯥꯏꯔꯒ ꯏꯁꯃꯥꯔꯠ ꯐꯣꯟꯁꯤꯗ ꯍꯦ ꯒꯨꯒꯜ ꯑꯩ ꯁꯤꯒꯤ ꯃꯇꯥꯡꯁꯤꯗ ꯁꯪꯗ꯭ꯔꯦ ꯍꯥꯏꯕꯗꯨꯗ ꯑꯗꯨꯝ ꯃꯣꯏꯅ ꯑꯟꯁꯔ ꯑꯗꯨꯝ ꯄꯤꯔꯛꯏ ꯁꯤꯒꯤ ꯃꯇꯥꯡ ꯑꯦꯅꯤ ꯗꯤꯁꯀ꯭ꯔꯤꯞꯁꯟ ꯑꯦꯅꯤ ꯗꯤꯖꯥꯔꯇꯦꯁꯟ ꯑꯣꯏꯒꯦꯔꯥ ꯑꯦꯅꯤ ꯋꯥꯔꯛꯀꯤ ꯑꯣꯏꯒꯦꯔꯥ ꯑꯦꯅꯤ ꯊꯕꯛ ꯑꯃꯒꯤꯗ ꯑꯩꯍꯣꯏꯅ ꯑꯩꯈꯣꯏꯗ ꯌꯥꯝꯅ ꯀꯥꯟꯅꯕꯁꯤꯡꯗꯣ ꯑꯗꯨ ꯁꯤꯡꯗꯣ ꯏꯁꯃꯥꯔꯠ ꯐꯣꯟꯁꯤꯒꯤ ꯃꯇꯦꯡꯅ ꯏꯟꯇꯔꯅꯦꯠꯀꯤ ꯐꯦꯁꯤꯂꯤꯇꯤ ꯒꯤ ꯏꯟꯇꯔꯅꯦꯠ ꯐꯦꯁꯤꯂꯤꯇꯤ ꯌꯨꯁ ꯇꯧꯔꯒ ꯑꯩꯈꯣꯏꯅ ꯑꯗꯨꯝ ꯈꯨꯗꯛ ꯈꯨꯗꯛꯇ ꯈꯪꯕ ꯉꯝꯃꯦ ꯍꯧꯖꯤꯛꯇꯤ ꯔꯦꯌꯦꯜ ꯋꯥꯔꯜꯁꯦ ꯈꯨꯕꯤ ꯈꯨꯗꯣꯝꯕꯤꯁꯤꯗ ꯂꯣꯏꯅ ꯂꯩꯔꯦ ꯏꯁꯃꯥꯔꯠ ꯐꯣꯟꯁꯤꯅ ꯃꯁꯤꯒꯤ ꯇꯦꯛꯅꯣꯂꯣꯖꯤꯁꯤ ꯑꯞꯒ꯭ꯔꯦꯗ ꯑꯗꯨꯝ ꯂꯥꯛꯏ ꯍꯥꯟꯅ ꯑꯩꯍꯣꯏ ꯑꯩꯈꯣꯏꯅ ꯃꯇꯝꯗꯨꯗ ꯑꯍꯥꯟꯕ ꯏꯁꯃꯥꯔꯠ ꯐꯣꯟ ꯄꯥꯏꯔꯛꯄꯗ ꯑꯦꯟꯗ꯭ꯔꯣꯏꯗ ꯁꯕꯦꯟ ꯑꯦꯟꯗ꯭ꯔꯦꯏꯗ ꯑꯁꯦ ꯑꯞꯒ꯭ꯔꯦꯗ ꯁꯕꯦꯟꯇꯤꯟ ꯑꯦꯟꯗ꯭ꯔꯣꯏꯗ ꯐꯣꯔꯇꯤꯟ ꯍꯧꯖꯤꯛ ꯐꯣꯔꯇꯤꯟ ꯐꯥꯎ ꯌꯧꯔꯦ ꯑꯦꯟꯗ꯭ꯔꯣꯁꯤ ꯁꯨꯝ ꯁꯨꯝ ꯏꯁꯃꯥꯔꯠ ꯐꯣꯟꯁꯦ ꯑꯞꯒ꯭ꯔꯦꯗꯦꯁꯟ ꯁꯨꯝ ꯂꯥꯛꯑꯒ ꯃꯁꯤꯒꯤ ꯇꯦꯛꯅꯣꯂꯣꯖꯤꯁꯤꯅ ꯏꯁꯃꯥꯔꯠ ꯐꯣꯟꯒꯤ ꯇꯦꯛꯅꯣꯂꯣꯖꯤꯁꯤꯅ ꯆꯥꯎꯈꯠꯂꯛꯄꯁꯤꯅ ꯍꯧꯖꯤꯛꯀꯤ ꯑꯩꯍꯣꯏꯅ ꯌꯨꯝꯗ ꯁꯤꯁꯤ ꯇꯤꯕꯤ ꯀꯦꯃꯦꯔꯥ ꯈꯤꯜꯂꯦ ꯈꯜꯂꯁꯤ ꯁꯤꯁꯤ ꯀꯦꯃꯦꯔꯥꯁꯤ ꯑꯩꯒꯤ ꯃꯣꯕꯥꯏꯜꯁꯤꯗꯒꯤ ꯂꯤꯡ ꯇꯧꯅꯔꯒ ꯑꯦ ꯀꯅꯥ ꯂꯥꯛꯏ ꯀꯃꯥꯏꯅ ꯇꯧꯋꯤ ꯀꯝꯗꯧꯏ ꯃꯤꯁꯤ ꯏꯁ ꯑꯦꯟ ꯑꯦꯕ꯭ꯔꯤ ꯎꯕ ꯐꯪꯉꯦ ꯑꯗꯒꯤ ꯃꯇꯝꯗꯨꯗ ꯏꯁꯃꯥꯔꯠ ꯐꯣꯟꯁꯤꯅ ꯑꯃꯨꯛꯀ ꯀꯥꯟꯅ ꯍꯜꯂꯤꯁꯤꯅ ꯑꯩꯈꯣꯏꯅ ꯑꯣꯟꯂꯥꯏꯟ ꯑꯣꯟꯂꯥꯏꯟꯗ ꯐꯤ ꯑꯃ ꯑꯣꯔ ꯏꯠ ꯃꯦ ꯕꯤ ꯑꯣꯗꯔ ꯑꯃ ꯑꯦꯄ꯭ꯂꯥꯏ ꯇꯧꯔꯦ ꯈꯜꯂꯁꯤ ꯏꯁꯃꯥꯔꯠ ꯐꯣꯟꯒꯤ ꯃꯇꯦꯡꯅ ꯍꯧꯖꯤꯛꯇꯤ ꯑꯗꯨꯝ ꯑꯗꯨꯝ ꯃꯇꯦꯡ ꯂꯧꯕ ꯉꯝꯃꯦ ꯏꯁꯃꯥꯔꯠ ꯐꯣꯟ ꯁꯤꯗꯤ ꯏꯁꯃꯥꯔꯠ ꯐꯣꯟꯁꯤꯅ ꯑꯗꯒꯤ ꯕꯦꯡꯀꯤꯡ ꯁꯦꯛꯇꯔꯗꯁꯨ ꯑꯗꯨꯝ ꯑꯩꯈꯣꯏꯒꯤ ꯄꯩꯁꯥ ꯊꯥꯗꯣꯛ ꯊꯥꯖꯤꯟ ꯑꯃ ꯑꯃ ꯇ꯭ꯔꯥꯟꯁꯦꯛꯁꯟ ꯇꯧꯅꯔꯒ ꯍꯥꯟꯅ ꯃꯇꯝꯗꯨꯗ ꯑꯩꯈꯣꯏꯅ ꯕꯦꯡ ꯆꯠꯇ꯭ꯔꯁꯨ ꯌꯥꯔꯦ ꯍꯧꯖꯤꯛꯇꯤ ꯕꯦꯡ ꯃꯇꯝꯗꯨꯗ ꯄꯩꯁꯥ ꯑꯃ ꯑꯇꯣꯞꯄ ꯂꯝ ꯑꯃꯗ ꯂꯩꯈꯤꯕ ꯃꯤ ꯑꯃꯗ ꯄꯩꯁꯥ ꯊꯥꯒꯦ ꯍꯥꯏꯔꯒꯗꯤ ꯕꯦꯡꯗ ꯆꯠꯂꯒ ꯊꯥꯕꯒꯤ ꯑꯗꯨꯒꯨꯝꯕꯗꯣ ꯗꯔꯀꯥꯔ ꯑꯣꯏꯗ꯭ꯔꯦ ꯏꯠ ꯃꯦ ꯕꯤ ꯑꯗꯨꯝ ꯐꯤꯡꯒꯔ ꯇꯤꯞꯇ ꯑꯗꯨꯝ ꯂꯣꯏꯅ ꯑꯣꯟꯂꯥꯏꯟ ꯇ꯭ꯔꯥꯟꯁꯦꯛꯁꯟꯁꯦ ꯑꯗꯨꯝ ꯃꯣꯕꯥꯏꯜ ꯏꯁꯃꯥꯔꯠ ꯐꯣꯟꯗꯁꯨ ꯌꯥꯔꯕꯅꯤꯅ ꯃꯁꯤꯅ ꯑꯩꯍꯣꯏꯒꯤ ꯄꯨꯟꯁꯤ ꯑꯩꯈꯣꯏ ꯃꯤꯑꯣꯏꯕ ꯑꯃꯒꯤ ꯄꯨꯟꯁꯤꯗ ꯌꯥꯝꯅ ꯑꯍꯣꯡꯕ ꯀꯌꯥ ꯆꯦꯟꯖꯦꯁ ꯀꯌꯥ ꯑꯃ ꯂꯥꯛꯈꯤꯑꯕ